ꯑꯩꯅ ꯉꯁꯥꯏ ꯑꯣꯛꯇꯣ ꯑꯃ ꯕꯨꯛ ꯇꯧꯕꯅꯦ ꯑꯗꯨꯕꯨ ꯑꯣꯛꯇꯣꯗꯣ ꯍꯧꯖꯤꯛꯁꯨ ꯂꯥꯛꯇ꯭ꯔꯦ ꯑꯩꯗꯤ ꯑꯥꯗ ꯆꯠꯇꯕ ꯌꯥꯗꯦ ꯄꯨꯡ ꯇꯔꯥꯗ ꯌꯧꯒꯗꯕꯅꯤ ꯍꯧꯖꯤꯛꯇꯤ ꯄꯨꯡ ꯅꯤꯄꯥꯟꯁꯨ ꯍꯦꯟꯖꯤꯜꯂꯛꯑꯦ ꯑꯗꯨꯅ ꯋꯥꯔꯤꯁ ꯅꯈꯣꯏꯒꯤ ꯑꯣꯛꯇꯣꯗꯣ ꯑꯝꯇ ꯂꯥꯛꯍꯟꯕꯤꯕ ꯌꯥꯒꯗ꯭ꯔꯣ ꯑꯩ ꯁꯣꯝꯗ ꯑꯣꯛꯇꯣ ꯑꯃ ꯍꯥꯏꯈꯤꯕꯗꯣ ꯂꯥꯏꯇ꯭ꯔꯦ ꯑꯩꯉꯣꯟꯗ ꯑꯊꯨꯕꯒꯤ ꯑꯥ ꯆꯠꯇꯕꯗꯤ ꯌꯥꯗꯕꯅꯤꯅ ꯈꯤꯇꯪ ꯊꯨꯅ ꯂꯥꯛꯍꯟꯕꯤꯌꯨꯅꯦ